ꯍꯂꯣ ꯑꯧ ꯁꯣꯝꯅ ꯁꯪꯒꯣꯝ ꯂꯧꯕꯒꯤ ꯑꯣꯔꯗꯔ ꯇꯧꯕꯤꯔꯛꯄꯗꯣ ꯍꯥꯏꯕꯗꯤ ꯀꯔꯝ ꯀꯥꯟꯗ ꯂꯧꯕ ꯂꯥꯛꯄꯤꯒꯗꯣꯏꯅꯣ ꯑꯗꯣ ꯁꯨꯝ ꯈꯪꯖꯅꯤꯡꯕꯗꯒꯤ ꯀꯣꯜ ꯇꯧꯖꯔꯛꯄꯅꯦ

ꯍꯣꯏ ꯗꯤꯂꯤꯕꯔꯤꯗꯣ ꯇꯧꯕꯗꯤ ꯌꯥꯅꯤ ꯑꯗꯣ ꯍꯌꯦꯡꯃꯛ ꯍꯌꯦꯡꯗꯤ ꯃꯤ ꯑꯃꯒꯤ ꯗꯤꯂꯤꯕꯔ ꯇꯧꯕ ꯌꯥꯏ ꯇꯧꯒꯗꯧꯕ ꯂꯩ ꯍꯥꯡꯆꯤꯠꯀꯨꯝꯕꯗꯤ ꯌꯥꯔꯣꯏꯗ꯭ꯔꯣ ꯑꯣ ꯂꯩ ꯂꯩ ꯑꯗꯨ ꯂꯣꯏꯅ ꯂꯩꯌꯦ ꯑꯣ ꯍꯣꯏ ꯑꯗꯨꯁꯨ ꯄꯥꯝꯕꯤꯔꯦ ꯑꯗꯨꯁꯨ ꯗꯍꯤꯁꯨ ꯑꯣꯔꯗꯔ ꯇꯧꯕ ꯌꯥꯏꯌꯦ ꯑ ꯗꯤꯂꯤꯕꯔꯤ ꯆꯥꯔꯁꯁꯦ ꯂꯝ ꯈꯔ ꯂꯥꯞꯄꯒꯗꯤ ꯍꯥꯏꯕꯗꯤ ꯋꯥꯟ ꯀꯦꯒꯨꯝꯕ ꯂꯧꯋꯦ ꯍꯥꯏꯕꯗꯤ ꯈꯤꯇꯪ ꯅꯛꯑꯒꯗꯤ ꯐꯥꯏꯚ ꯍꯟꯗ꯭ꯔꯦꯠꯀꯨꯝꯕ ꯑꯗꯨꯃꯥꯏꯅ ꯂꯣꯏꯅ ꯂꯧꯋꯦ ꯑ ꯍꯣꯏ ꯏꯁꯥꯅ ꯂꯥꯛꯑꯒ ꯑꯐꯕ ꯑꯄꯥꯝꯕ ꯑꯗꯨꯝ ꯈꯟꯕ ꯌꯥꯏ ꯑꯗꯨꯒ ꯁꯣꯝꯅ ꯗꯤꯂꯤꯕꯔꯤ ꯇꯧꯍꯟꯅꯤꯡꯉꯒꯗꯤ ꯑꯗꯨꯝ ꯇꯧꯕ ꯌꯥꯏ ꯀꯥꯏꯗꯦ ꯇꯧꯕ ꯌꯥꯏ ꯑꯣ ꯑꯗꯣ ꯍꯣꯏ ꯍꯧꯖꯤꯛ ꯁꯦꯝꯕꯕꯨꯗꯤ ꯈꯔ ꯈꯔ ꯑꯗꯨ ꯌꯥꯝꯅ ꯍꯥꯏꯕꯗꯤ ꯌꯥꯝꯅꯗꯤ ꯂꯩꯇꯦ ꯍꯥꯏꯕ ꯇꯥꯔꯦ ꯑꯩꯈꯣꯏ ꯗꯨꯀꯥꯟꯒꯤ ꯑꯣꯏꯅꯁꯨ ꯁꯦꯝꯕ ꯍꯧꯗ꯭ꯔꯤꯕ ꯑꯗꯣ ꯑꯇꯣꯞꯄꯗꯒꯤ ꯂꯧꯕꯗꯤ ꯂꯩ

ꯍꯣꯏ ꯍꯣꯏ ꯍꯌꯦꯡ ꯑꯗꯨ ꯈꯤꯇꯪ ꯊꯦꯡꯅꯗꯤ ꯌꯧꯔꯛꯑꯅꯤ ꯑꯗꯨ ꯀꯔꯃꯥꯏꯅ ꯇꯧꯕ ꯍꯌꯦꯡ ꯈꯤꯇꯪ ꯍꯥꯏꯕꯗꯤ ꯈꯤꯇꯪ ꯊꯦꯡꯗꯤ ꯊꯦꯡꯉꯅꯦꯕ ꯊꯦꯡꯅꯤ ꯍꯥꯏꯁꯦ ꯄꯨꯡ ꯄꯨꯡ ꯑꯃ ꯑꯗ꯭ꯋꯥꯏꯗ ꯌꯥꯒꯗ꯭ꯔꯥ ꯍꯣꯏ ꯑꯩ ꯍꯌꯦꯡ ꯊꯤꯟꯒꯗꯧꯕ ꯄꯣꯠꯇꯣ ꯑꯩꯗꯣ ꯄꯨꯡ ꯑꯃ ꯑꯗ꯭ꯋꯥꯏ ꯆꯠꯀꯦ ꯇꯧꯕꯅꯦ ꯑꯗꯣ ꯁꯣꯝꯒꯤ ꯑꯣꯔꯗꯔ ꯇꯧꯁꯤꯜꯂꯛꯑꯕꯅꯤꯅ ꯑꯩ ꯑꯌꯨꯛꯇ ꯃꯈꯣꯏꯒꯤꯗꯣ ꯑꯌꯨꯛꯇ ꯑꯣꯏꯅ ꯊꯤꯟꯕꯤꯔꯨꯔꯒꯦꯕ ꯑꯗꯨ ꯁꯣꯝꯒꯤꯅ ꯄꯨꯡ ꯑꯃ ꯑꯗ꯭ꯋꯥꯏꯗ ꯊꯤꯟꯕꯁꯦ ꯂꯥꯛꯆꯔꯒꯦ ꯍꯣꯏ ꯍꯣꯏ ꯁꯣꯠꯂꯣ ꯁꯣꯠꯂꯣ ꯁꯣꯝꯅ ꯂꯧꯗꯣꯏꯁꯦ ꯑꯃꯨꯛꯇꯒ ꯍꯥꯏꯕꯤꯔꯛꯑꯣꯅꯦ ꯍꯥꯏꯕꯗꯤ ꯌꯥꯝ ꯌꯥꯝꯃꯤꯕꯅꯤꯅꯀꯣ

ꯍꯣꯏ ꯍꯣꯏ ꯑꯗꯨꯗꯤ ꯑꯩ ꯍꯧꯖꯤꯛ ꯑꯉꯥꯡꯁꯤꯡꯗ ꯁꯦꯝꯍꯜꯂꯒꯦ ꯑꯗꯨ ꯑꯗꯨ ꯍꯌꯦꯡ ꯄꯨꯡ ꯑꯃ ꯑꯗ꯭ꯋꯥꯏꯗ ꯑꯩ ꯑꯗꯨꯝ ꯊꯤꯟꯖꯔꯛꯑꯒꯦ ꯍꯣꯏ ꯑꯩ ꯂꯥꯛꯄꯗ ꯁꯣꯝꯗ ꯑꯗꯨꯝ ꯄꯥꯎ ꯐꯥꯎꯖꯔꯛꯑꯒꯦ ꯑꯣ ꯑꯩ ꯍꯣꯔꯦꯟꯗꯣ ꯍꯣꯏ ꯍꯣꯏ ꯑꯩ ꯑꯗꯨꯝ ꯑꯩ ꯐꯅꯕ ꯑꯗꯨꯝ ꯇꯧꯖꯔꯛꯑꯒꯦ ꯌꯥꯔꯦ ꯗꯤꯂꯤꯕꯔꯤ ꯇꯧꯖꯔꯛꯑꯒꯦ ꯑꯗꯨꯝ ꯌꯥꯔꯦ ꯐꯅꯤ ꯐꯅꯤ ꯍꯣꯏ ꯍꯣꯏ